ꯍꯂꯣ ꯑꯣꯏꯃꯥ ꯑꯣ ꯑꯩꯈꯣꯏꯁꯦ ꯍꯟꯗꯛꯁꯦ ꯏꯟꯇꯔꯅꯦꯠꯁꯨ ꯌꯥꯗꯕ ꯑꯗꯨꯒꯤ ꯃꯊꯛꯇꯁꯨ ꯏꯟꯇꯔꯅꯦꯠ ꯌꯥꯕꯃꯛ ꯏꯟꯇꯔꯅꯦꯠꯈꯛꯇꯪꯁꯨ ꯅꯠꯇꯕꯀꯣ ꯑꯩꯈꯣꯏꯒꯤ ꯄꯣꯠꯁꯤꯡꯁꯦ ꯑꯗꯨꯝ ꯁꯤꯞ ꯇꯧꯕ ꯑꯃꯨꯛꯈꯣꯏꯁꯨ ꯕꯟꯒꯨꯝꯕ ꯕ꯭ꯂꯣꯀꯦꯠꯀꯨꯝꯕ ꯂꯩꯕꯅꯤꯅ ꯄꯣꯠꯇꯨ ꯃꯌꯥꯝ ꯅꯝꯁꯤꯟ ꯅꯝꯁꯤꯜꯂꯒ ꯊꯝꯕꯒꯤ ꯑꯗꯣꯝꯒꯤ ꯄꯣꯠꯇꯣ ꯃꯐꯝ ꯆꯥꯅ ꯌꯧꯍꯟꯕ ꯉꯝꯗꯕꯅꯦ ꯑꯩꯈꯣꯏꯅ ꯑꯣ ꯑꯩꯈꯣꯏꯁꯨ ꯀꯟꯅ ꯁꯤꯁꯇꯔꯒꯤ ꯄꯣꯠꯇꯣ ꯑꯩꯈꯣꯏꯅꯁꯨ ꯌꯥꯝ ꯀꯟꯅ ꯄꯤꯅꯤꯡꯉꯦ ꯑꯩꯈꯣꯏꯅꯁꯨ ꯌꯥꯝꯅ ꯍꯥꯏꯗꯤ ꯌꯥꯝꯅ ꯊꯨꯅ ꯄꯤꯅꯤꯡꯉꯦ ꯑꯗꯨꯕꯨ ꯁꯤꯗ ꯑꯩꯈꯣꯏꯒꯤ ꯕꯟ ꯇꯧꯕ ꯈꯣꯠꯄ ꯒꯥꯔꯤ ꯆꯠꯄ ꯌꯥꯗꯕ ꯈꯣꯠꯄꯗꯕꯅ ꯄꯣꯠꯇꯣ ꯅꯝꯁꯤꯟ ꯅꯝꯁꯤꯜꯂꯒ ꯒꯥꯔꯤꯗꯒꯤ ꯄꯨꯂꯞ ꯄꯨꯔꯛꯑꯒ ꯑꯗꯨꯒꯤ ꯁꯤꯔꯦꯜ ꯋꯥꯏꯁꯇꯨ ꯁꯦꯝꯗꯣꯛꯅꯤꯉꯥꯏ ꯍꯣꯠꯅꯕꯅ ꯑꯩꯈꯣꯏꯁꯨ ꯑꯗꯨꯒꯤ ꯈꯨꯗꯣꯡꯆꯥꯕꯗꯨ ꯂꯩꯇ꯭ꯔꯕꯅꯤ ꯁꯤꯁꯇꯔ

ꯎꯝ ꯍꯣꯏ ꯍꯣꯏ ꯐꯔꯦ ꯐꯔꯦ ꯑꯗꯨꯗꯤ ꯃꯊꯪꯗꯗꯤ ꯃꯇꯝ ꯆꯥꯅ ꯁꯤꯁꯇꯔꯒꯤ ꯄꯣꯠꯇꯨ ꯄꯨꯔꯛꯅꯕ ꯍꯣꯠꯅꯔꯒꯦ